ꯇꯥꯏꯌꯦ ꯎꯝ ꯀꯤꯂꯣ ꯌꯥꯡꯈꯩꯃꯨꯛ ꯂꯩꯌꯦ ꯍꯣꯍꯣꯏ ꯂꯧꯋꯣ ꯑꯗꯣ ꯑꯩꯒꯤ ꯃꯣꯔꯣꯛ ꯂꯩꯇꯦꯕ ꯃꯣꯔꯣꯛꯇꯣ ꯀꯤꯂꯣ ꯀꯤꯂꯣꯗ ꯅꯠꯇꯕꯤꯗ ꯕꯣꯔꯥ ꯑꯅꯤꯒꯨꯝꯕ ꯂꯧꯕ ꯌꯥꯕ꯭ꯔꯣ

ꯎꯝ

ꯑꯩꯒꯤꯗ ꯀꯤꯂꯣꯗ ꯌꯥꯡꯈꯩ ꯌꯥꯡꯈꯩ ꯁꯥꯏꯌꯦ

ꯃꯤꯃꯤ ꯕꯣꯛꯁꯁꯤ ꯑꯩꯉꯣꯟꯗ ꯌꯣꯟꯅꯕꯗꯤ ꯂꯩꯔꯝꯃꯣꯏ ꯑꯩꯒꯤ ꯗꯨꯀꯥꯟꯗ ꯊꯝꯅꯉꯥꯏꯒꯤ ꯈꯔꯕꯨꯗꯤ ꯂꯩ ꯂꯩꯌꯦ ꯂꯩꯌꯦ ꯑꯪꯀꯜ ꯆꯤꯞ ꯂꯦꯁꯇꯤ ꯑꯗꯨꯝ ꯃꯔꯥꯡ ꯀꯥꯏꯅ ꯂꯩ ꯑꯣ ꯑꯗꯣ ꯅꯪꯒꯤꯗ ꯀꯔꯤ ꯀ꯭ꯋꯥ ꯃꯅꯥꯒ ꯃꯔꯨꯒ ꯈꯔ ꯂꯧꯒꯦ ꯑꯣ ꯑꯗꯨꯝ ꯑꯩ ꯄꯤꯕ ꯌꯥꯕ ꯈꯔ ꯑꯗꯨꯝ ꯄꯤꯔꯛꯑꯒꯦ ꯑꯗꯨꯒ ꯅꯉꯣꯟꯗ ꯂꯩꯕꯁꯨ ꯑꯗꯨꯝ ꯄꯤꯔꯛꯑꯣ ꯑꯗꯣ ꯑꯂꯨꯗ ꯀꯤꯂꯣꯗ ꯌꯥꯡꯈꯩ ꯌꯥꯡꯈꯩꯅꯤꯀꯣ ꯀꯤꯂꯣ ꯃꯉꯥ ꯍꯥꯏꯕ ꯅꯠꯇ꯭ꯔꯣ ꯑꯣ ꯌꯥꯏꯌꯦ ꯌꯥꯏꯌꯦ ꯑꯗꯣ ꯑꯩꯉꯣꯟꯗ ꯌꯣꯟꯅꯉꯥꯏꯒꯤꯒ ꯊꯥꯗꯣꯛꯅꯉꯥꯏꯗꯤ ꯌꯥꯝ ꯂꯩꯇ꯭ꯔꯦꯕ ꯌꯣꯟꯅꯉꯥꯏꯈꯛꯇꯪ ꯑꯣꯏꯔꯝꯃꯦ ꯑꯗꯣ ꯑꯩ ꯃꯑꯣꯡ ꯌꯦꯡꯉꯒ ꯑꯗꯨꯝ ꯇꯔꯥ ꯑꯣꯏꯔꯁꯨ ꯃꯉꯥ ꯑꯣꯏꯔꯁꯨ ꯑꯗꯨꯝ ꯄꯤꯔꯛꯑꯒꯦ ꯀꯤꯂꯣꯗ ꯌꯥꯡꯈꯩ ꯌꯥꯡꯈꯩ ꯄꯥꯔꯒ ꯑꯗꯨꯝ ꯄꯩꯁꯥꯗꯣ ꯄꯤꯕꯤꯔꯛꯑꯣ ꯍꯣꯍꯣ ꯍꯣꯏ ꯌꯥꯏꯌꯦ ꯌꯥꯏꯌꯦ ꯑꯗꯨ ꯃꯔꯨꯒ ꯃꯅꯥꯒꯗꯣ ꯑꯩ ꯀ꯭ꯋꯥꯒꯤ ꯃꯅꯥꯗꯣ ꯂꯩꯇ꯭ꯔꯕꯅꯦ ꯃꯔꯨꯕꯨꯗꯤ ꯈꯔ ꯂꯩꯌꯦꯕ ꯑꯗꯨ ꯃꯔꯨꯒ ꯃꯅꯥꯒꯗꯣ ꯑꯗꯨꯝ ꯌꯥꯔꯒꯗꯤ ꯈꯔ ꯍꯥꯞꯄꯤꯔꯛꯑꯣ ꯑꯉꯥꯡꯗꯣ ꯌꯥꯎꯔꯛꯄꯗ ꯑꯩ ꯃꯤꯗꯣ ꯂꯩꯇꯗꯅ ꯇꯧꯕꯅꯤ ꯍꯣꯏꯍꯣꯏ ꯌꯥꯏꯌꯦ ꯌꯥꯏꯌꯦ ꯑꯇꯤꯡꯕ ꯄꯤꯔꯛꯑꯁꯨ ꯌꯥꯏ ꯑꯀꯪꯕ ꯄꯤꯔꯛꯑꯁꯨ ꯌꯥꯏ ꯈꯔ ꯈꯔ ꯑꯗꯨꯝ ꯄꯤꯔꯛꯑꯣ ꯑꯃꯠꯇ ꯄꯨꯟꯅꯗꯤ ꯄꯤꯔꯛꯀꯅꯨ ꯃꯅꯥꯗꯨꯗꯤ ꯈꯔ ꯑꯗꯨꯝ ꯄꯤꯊꯣꯔꯛꯑꯣ ꯐꯥꯏ ꯑꯍꯨꯝꯒꯤ ꯆꯥꯡ ꯄꯤꯔꯛꯑꯣ ꯎꯝ ꯍꯣꯍꯣ ꯍꯣꯏ ꯑꯥ ꯑꯂꯨꯅꯦ ꯑꯪꯀꯜ ꯆꯤꯞ ꯂꯦꯁ ꯀꯩꯀꯥ ꯆꯤꯞ ꯈꯔ ꯑꯗꯨꯝ ꯄꯤꯔꯛꯑꯒꯦ ꯑꯗꯨ ꯃꯔꯨꯒ ꯃꯅꯥꯒꯗꯣ ꯀꯥꯎꯕ ꯌꯥꯗꯦꯀꯣ ꯑꯇꯩ ꯌꯥꯔꯁꯨ ꯍꯣꯏ ꯍꯣꯏ ꯍꯣꯏ ꯍꯣꯏ ꯑꯣ ꯐꯔꯦ ꯑꯗꯨꯗꯤ ꯊꯝꯃꯁꯤꯀꯣ ꯍꯣꯏ ꯑꯣ ꯌꯥꯔꯦ ꯌꯥꯔꯦ